ꯃꯅꯤꯄꯨꯔꯤ ꯂꯣꯟ ꯑꯁꯤꯅ ꯑꯩꯈꯣꯏꯒꯤ ꯆꯠꯅꯕꯤꯗ ꯌꯥꯝꯅ ꯐꯖꯅ ꯃꯁꯛ ꯇꯥꯛꯏ ꯃꯅꯤꯄꯨꯔꯒꯤ ꯂꯣꯟ ꯑꯁꯤ ꯃꯁꯛ ꯇꯥꯛꯏꯕ ꯑꯁꯤ ꯑꯇꯩ ꯀꯔꯤꯁꯨ ꯅꯠꯇꯦ ꯑꯩꯈꯣꯏꯒꯤ ꯁꯨꯃꯥꯡ ꯀꯨꯝꯍꯩ ꯍꯥꯏꯗꯅ ꯊꯥꯏꯅꯗꯤ ꯁꯨꯃꯥꯡ ꯂꯤꯂꯥ ꯍꯥꯏꯗꯅ ꯈꯪꯅꯔꯝꯃꯤ ꯍꯥꯏꯔꯤꯕ ꯂꯤꯂꯥ ꯑꯁꯤꯗꯁꯨ

ꯏꯁꯩ ꯌꯥꯎꯗꯅ ꯁꯥꯟꯅꯩ ꯍꯥꯏꯔꯤꯕ ꯂꯤꯂꯥ ꯑꯁꯤꯅꯁꯨ ꯃꯅꯤꯄꯨꯔꯒꯤ ꯂꯣꯟꯒꯤ ꯃꯁꯛ ꯑꯁꯤ ꯐꯖꯅ ꯈꯪꯕ ꯎꯠꯄ ꯉꯝꯃꯤ ꯃꯄꯥꯟ ꯂꯝꯗꯁꯨ ꯆꯠꯇꯅ ꯀꯌꯥ ꯑꯃ ꯁꯥꯟꯅꯕ ꯌꯥꯎꯔꯨꯔꯦ ꯍꯥꯏꯔꯤꯕ ꯂꯤꯂꯥꯁꯤꯡ ꯑꯁꯤ ꯑꯗꯒꯤꯗꯤ ꯑꯩꯈꯣꯏꯒꯤ ꯖꯒꯣꯏꯅ ꯏꯁꯩꯅ ꯁꯥꯟꯅꯕꯅ ꯄꯨꯝꯅꯃꯛ ꯑꯁꯤ ꯃꯅꯤꯄꯨꯔꯒꯤ ꯂꯣꯟ ꯑꯁꯤ ꯃꯁꯛ ꯐꯖꯅ ꯇꯥꯛꯄ ꯉꯝꯃꯤ ꯍꯥꯏꯔꯤꯕ ꯄꯨꯝꯅꯃꯛ ꯑꯁꯤ ꯃꯄꯥꯟ ꯂꯝꯗ ꯁꯥꯟꯅꯕ ꯆꯠꯄ ꯃꯇꯝꯗꯁꯨ ꯃꯅꯤꯄꯨꯔꯒꯤ ꯃꯁꯛꯁꯦ ꯃꯅꯤꯄꯨꯔꯒꯤ ꯂꯣꯟꯁꯤꯅ ꯃꯅꯤꯄꯨꯔꯅꯤ ꯍꯥꯏꯕꯁꯦ ꯃꯁꯛ ꯇꯥꯛꯆꯩ ꯑꯗꯒꯤ ꯖꯒꯣꯏꯅꯁꯨ ꯃꯅꯤꯄꯨꯔꯒꯤ ꯂꯣꯟ ꯑꯁꯤ ꯖꯒꯣꯏꯗꯁꯨ ꯏꯁꯩ ꯀꯌꯥ ꯌꯥꯎꯔꯤ ꯑꯗꯒꯤ ꯁꯥꯔꯤꯕ ꯖꯒꯣꯏ ꯁꯥꯔꯤꯕꯒꯤ ꯃꯑꯣꯡ ꯄꯨꯝꯅꯃꯛ ꯑꯁꯤꯅ ꯃꯅꯤꯄꯨꯔꯒꯤ ꯂꯣꯟ ꯑꯁꯤꯁꯨ ꯐꯖꯅ ꯇꯥꯛꯄ ꯉꯝꯏ ꯗꯔꯃꯥ ꯀꯌꯥꯅꯁꯨ ꯗꯔꯃꯥꯗꯁꯨ ꯃꯅꯤꯄꯨꯔꯒꯤ ꯂꯣꯟꯁꯤꯒꯤ ꯐꯖ ꯐꯖꯔꯕ ꯁꯛꯇꯝ ꯎꯠꯄ ꯉꯝꯃꯤ ꯃꯅꯤꯄꯨꯔꯒꯤ ꯂꯣꯟ ꯑꯁꯤ ꯃꯌꯦꯛ ꯁꯦꯡꯅ ꯐꯖꯅ ꯄꯨꯊꯣꯛꯄ ꯉꯝꯃꯤ ꯃꯄꯥꯟ ꯂꯝꯗ ꯁꯥꯟꯅꯕ ꯆꯠꯄꯗꯁꯨ ꯂꯤꯂꯥꯒꯤ ꯀꯨꯝꯍꯩ ꯎꯠꯄ ꯆꯠꯄ ꯃꯇꯝꯗꯁꯨ ꯖꯒꯣꯏꯒꯤ ꯀꯨꯝꯍꯩ ꯎꯠꯄ ꯆꯠꯄ ꯃꯇꯝꯗꯁꯨ ꯄꯨꯝꯅꯃꯛ ꯑꯁꯤ ꯂꯣꯟ ꯑꯁꯤ ꯁꯤꯖꯤꯟꯅꯗꯨꯅ ꯑꯩꯈꯣꯏꯒꯤ ꯃꯅꯤꯄꯨꯔꯒꯤ ꯂꯣꯟ ꯑꯁꯤ ꯑꯌꯥꯝꯕ ꯁꯔꯨꯛꯅ ꯃꯁꯛ ꯇꯥꯛꯄ ꯉꯝꯃꯤ ꯈꯪꯕ ꯉꯝꯃꯤ ꯃꯅꯤꯄꯨꯔꯒꯤ ꯂꯣꯟꯅ ꯃꯅꯤꯄꯨꯔ ꯑꯁꯤ ꯆꯥꯎꯈꯠꯂꯛꯄꯒꯤ ꯈꯨꯗꯝ ꯑꯃꯁꯨ ꯄꯤꯕ ꯉꯝꯃꯤꯕꯅꯤ